ꯑꯩꯅ ꯍꯟꯖꯤꯟ ꯍꯟꯖꯤꯟ ꯄꯥꯕ ꯂꯥꯏꯔꯤꯛ ꯂꯩꯖꯩ ꯑꯗꯣ ꯄꯠꯆꯥ ꯃꯩꯇꯩꯒꯤ ꯂꯥꯏꯔꯤꯛꯁꯦ ꯑꯩꯅ ꯌꯥꯝꯅ ꯄꯥꯖꯩ ꯑꯩꯗꯨꯒ ꯂꯩꯕꯇꯥꯔꯒꯗꯤ ꯀꯔꯤꯅꯣ ꯑꯃꯁꯨꯡ ꯀꯔꯤꯒꯤꯗꯃꯛꯇ ꯑꯗꯣꯝꯅ ꯍꯟꯖꯤꯟ ꯍꯟꯖꯤꯟ ꯑꯗꯨꯝ ꯄꯥꯔꯤꯕꯅꯣ ꯍꯥꯏꯕꯒꯤ ꯃꯇꯥꯡꯗꯗꯤ ꯃꯥꯒꯤ ꯂꯥꯏꯔꯤꯛꯁꯦ ꯑꯩꯈꯣꯏꯒꯤ ꯐꯥꯒꯤꯁꯨ ꯄꯨꯏ ꯑꯗꯨꯒ ꯄꯨꯟꯁꯤ ꯔꯤꯌꯦꯂꯤꯇꯤꯁꯤꯒ ꯌꯥꯝꯅ ꯃꯔꯤ ꯂꯩꯅꯕ ꯍꯥꯏꯇꯥꯔꯦ ꯑꯗꯨꯅ ꯑꯩꯅ ꯌꯥꯝꯅ ꯄꯥꯝꯅ ꯄꯥꯖꯩ ꯍꯥꯏꯔꯤꯕꯁꯤꯒꯤ ꯃꯇꯥꯡꯗ ꯑꯩꯈꯣꯏ ꯐꯤꯂꯝꯒꯨꯝꯕ ꯅꯝꯃꯛꯑꯒꯗꯤ ꯑꯗꯨꯝ ꯌꯦꯡꯅꯤꯡꯕ ꯐꯥꯎꯅꯤ ꯑꯗꯨꯕꯨ ꯇꯧꯒꯗꯧꯔꯤꯕ ꯑꯦꯛꯇꯨꯅ ꯃꯤꯁꯤꯡ ꯑꯗꯨꯅ ꯑꯥꯔꯇꯤꯁꯁꯤꯡ ꯑꯗꯨꯅ ꯐꯖꯅ ꯇꯧꯕꯤꯗ꯭ꯔꯒꯗꯤ ꯂꯥꯏꯔꯤꯛꯇꯨꯒꯤ ꯃꯒꯨꯟꯗꯣ ꯍꯟꯊꯒꯤꯗ꯭ꯔꯥ ꯍꯥꯏꯅꯁꯨ ꯄꯥꯈꯠꯆꯗꯕꯗꯤ ꯄꯥꯈꯠꯆꯩ ꯍꯥꯏꯇꯥꯔꯦ